ꯑꯩꯅ ꯈ꯭ꯋꯥꯏꯗꯒꯤ ꯈꯣꯏꯗꯥꯖꯅ ꯄꯥꯝꯖꯅ ꯁꯥꯟꯅꯖꯕꯗꯤ ꯐꯨꯠꯕꯣꯜꯅꯤ ꯑꯩꯅ ꯑꯉꯥꯡ ꯑꯣꯏꯔꯤꯉꯩꯗꯒꯤ ꯄꯥꯝꯖꯅ ꯁꯥꯟꯅꯖꯔꯛꯄ ꯃꯁꯥꯟꯅ ꯑꯃ ꯑꯣꯏꯕꯅ ꯃꯗꯨ ꯑꯩꯅ ꯈ꯭ꯋꯥꯏꯗꯒꯤ ꯄꯥꯝꯅ ꯁꯥꯟꯅꯖꯔꯛꯄ ꯃꯁꯥꯟꯅꯅꯤ ꯍꯥꯏꯅ ꯂꯧꯖꯕꯅꯤ ꯐꯨꯠꯕꯣꯜ ꯍꯥꯏꯕꯁꯤ ꯃꯁꯥꯟꯅ ꯃꯤꯑꯣꯏ ꯇꯔꯥ ꯃꯊꯣꯏꯅ ꯄꯨꯜꯂꯒ ꯁꯥꯟꯅꯕꯅꯤ ꯃꯁꯤꯗ ꯌꯥꯝꯅ ꯍꯣꯠꯅꯕ ꯀꯟꯕ ꯍꯥꯔꯗ ꯑꯗꯒꯤ ꯍꯥꯔꯗ ꯋꯥꯔꯛꯀꯤꯡ ꯄꯦꯁꯦꯟ ꯁꯤ ꯌꯥꯝ ꯂꯩ ꯗꯤꯁꯤꯄ꯭ꯂꯤꯟ ꯑꯗꯨꯒ ꯃꯁꯤ ꯐꯥꯎꯅꯕꯒꯤꯗꯃꯛ ꯑꯣꯖꯥ ꯒꯨꯔꯨ ꯅꯥꯏꯔꯒ ꯌꯥꯝ ꯅꯣꯂꯨꯛꯅ ꯆꯠꯆꯔꯒ ꯑꯗꯨꯗ ꯐꯣꯀꯁ ꯄꯤꯔꯒ ꯑꯐꯕ ꯆꯤꯟꯖꯥꯛ ꯆꯥꯔꯒ ꯁꯥꯟꯅꯕꯗꯨ ꯄꯥꯝꯕꯒꯤꯗꯃꯛ ꯑꯩꯅ ꯐꯨꯠꯕꯣꯜ ꯑꯗꯨꯕꯨ ꯄꯥꯝꯅ ꯈꯟꯖꯈꯤꯕꯅꯤ